ꯍꯧꯖꯤꯛ ꯃꯇꯝꯗ ꯆꯥꯎꯈꯠꯄ ꯍꯥꯏꯔꯒꯗꯤ ꯑꯩꯈꯣꯏꯅ ꯌꯨꯝ ꯌꯨꯝꯗ ꯂꯩꯔꯒ ꯄꯩꯁꯥ ꯀꯥꯞꯊꯣꯛ ꯀꯥꯞꯁꯤꯟꯇ ꯑꯣꯏꯔꯁꯨ ꯑꯩꯈꯣꯏꯅ ꯌꯨꯝꯗ ꯂꯩꯔꯒ ꯐꯣꯟꯗꯒꯤ ꯖꯤꯄꯦ ꯊꯣꯛꯂꯛꯄꯗꯒꯤ ꯑꯗꯨꯝ ꯀꯥꯞꯄ ꯌꯥꯔꯦ ꯍꯧꯖꯤꯛ ꯌꯥꯝꯅ ꯅꯨꯡꯉꯥꯏꯔꯦ ꯕꯦꯡꯇ ꯆꯠꯄꯒꯤ ꯈꯨꯗꯣꯡ ꯆꯥꯕ ꯍꯥꯏꯕꯗꯨ ꯂꯩꯇ꯭ꯔꯦ ꯁꯤꯗꯗꯤ ꯌꯨꯝꯗ ꯐꯝꯅ ꯐꯝꯅ ꯄꯦꯇꯤꯑꯦꯝ ꯒꯨꯒꯜ ꯄꯦ ꯂꯣꯏꯅ ꯁꯤꯖꯤꯟꯅꯕ ꯌꯥꯔꯦ ꯌꯨꯝꯗ ꯂꯩꯅ ꯂꯩꯅ ꯁꯤꯒꯤ ꯍꯥꯏꯕꯗꯤ ꯆꯥꯎꯈꯠꯄ ꯍꯥꯏꯕꯗꯨ ꯀꯧꯋꯤ